ꯍꯜꯂꯣ ꯆꯥꯛ ꯆꯥꯔꯕꯣ ꯏꯇꯥꯎ ꯅꯪ ꯍꯟꯗꯛꯇꯤ ꯁꯪꯕ꯭ꯔꯣ ꯍꯟꯗꯛ ꯆꯥꯛꯄꯤ ꯇꯨꯔꯦꯟꯗ ꯉꯥ ꯐꯥꯕ ꯆꯠꯁꯤꯗꯅ ꯑꯗꯨꯝ ꯅꯪꯒꯤ ꯃꯇꯝ ꯁꯪꯕ ꯑꯃꯗ ꯆꯠꯁꯦ ꯑꯗꯨ ꯂꯥꯡ ꯏꯕꯥꯟꯅꯤ ꯉꯥꯛꯇ ꯆꯠꯁꯦ ꯑꯗꯣ ꯂꯥꯡ ꯈꯔ ꯄꯥꯏꯔꯣꯅ

ꯄꯥꯏꯒꯗꯧꯕꯁꯤ ꯆꯥꯅꯕ ꯇꯤꯐꯐꯤꯟ ꯑꯗꯨꯒ ꯂꯥꯡ ꯑꯗꯨꯒ ꯇꯤꯟꯊ꯭ꯔꯣꯛ ꯉꯥꯅ ꯆꯥꯅꯕ ꯒꯥꯔꯤꯒꯤꯗꯤ ꯑꯩꯅ ꯑꯗꯨꯝ ꯂꯧꯕ ꯂꯥꯛꯑꯒꯦ ꯑꯥ ꯑꯗꯨꯒ ꯏꯟꯒꯨꯝꯕ ꯄꯥꯏꯔꯣ ꯑꯗꯨꯒ ꯕ꯭ꯔꯦꯛꯐꯥꯁ ꯇꯧꯅꯕ ꯆꯥꯛ ꯆꯖꯤꯛꯀꯨꯝꯕ ꯄꯥꯏꯔꯣ ꯁꯥ ꯑꯀꯪꯕ ꯂꯩꯔꯗꯤ ꯁꯥ ꯑꯀꯪꯕꯒꯨꯝꯕꯁꯨ ꯄꯥꯏꯌꯣ ꯑꯗꯨ ꯈꯣꯏ ꯀꯌꯥ ꯂꯩꯒꯦ ꯑꯗꯨꯒ ꯈꯣꯏ ꯀꯌꯥ ꯄꯥꯏꯒꯦꯔꯥ ꯄꯥꯏꯔꯣ ꯑꯗꯨꯒ ꯑꯗꯨꯅ ꯂꯣꯏꯁꯤꯜꯂꯁꯦꯅ ꯍꯣꯏ ꯍꯣꯏ ꯊꯝꯃꯒꯦ